ꯃꯅꯤꯄꯨꯔꯗ ꯁꯦꯟ ꯊꯣꯛꯅꯤꯡꯉꯥꯏꯒꯤ ꯂꯝꯕꯤ ꯑꯣꯏꯅꯕ ꯀꯔꯝ ꯀꯔꯝꯕꯁꯤꯡ ꯂꯣꯏꯅꯕꯒꯦ ꯍꯥꯏꯕꯒꯤ ꯃꯔꯝꯗ ꯑꯩꯈꯣꯏ ꯃꯅꯤꯄꯨꯔꯗ ꯑꯩꯈꯣꯏꯅ ꯁꯦꯟ ꯊꯣꯛꯀꯗꯕ ꯃꯔꯝꯁꯤ ꯇꯝꯄꯥꯛꯇ ꯍꯥꯏꯒꯦ ꯍꯥꯏꯔꯒ ꯉꯥ ꯌꯣꯛꯄ ꯌꯦꯟ ꯌꯣꯛꯄ ꯁꯟ ꯌꯣꯛꯄ ꯁꯟꯗꯒꯤ ꯑꯃꯨꯛꯀ ꯁꯪꯒꯣꯝ ꯁꯨꯝꯕ ꯑꯗꯨꯒ ꯉꯥ ꯆꯥꯛ ꯉꯥꯗ ꯌꯦꯡꯒꯦ ꯍꯥꯏꯔꯒ ꯉꯥꯒꯤ ꯃꯆꯥꯒꯨꯝꯕ ꯀꯣꯛꯍꯟꯂꯒ ꯌꯣꯟꯕ ꯈꯣꯠꯄ ꯑꯗ ꯑꯦꯛꯁꯄꯣꯔꯠ ꯇꯧꯕ ꯃꯌꯥꯝꯁꯦ ꯑꯩꯈꯣꯏ ꯃꯅꯤꯄꯨꯔꯗ ꯁꯦꯟ ꯊꯣꯛꯅꯤꯡꯉꯥꯏꯒꯤ ꯃꯁꯤꯅꯤ ꯑꯩꯈꯣꯏ ꯆꯤꯡꯗ ꯍꯥꯏꯒꯦ ꯍꯥꯏꯔꯒ ꯆꯤꯡꯗꯅ ꯑꯩꯈꯣꯏ ꯌꯦꯟ ꯌꯣꯛꯄ ꯁꯟ ꯌꯣꯛꯄ ꯍꯥꯃꯦꯡ ꯌꯣꯛꯄ ꯏꯔꯣꯏ ꯌꯣꯛꯄ ꯃꯁꯤ ꯅꯠꯇꯅ ꯑꯩꯈꯣꯏ ꯌꯣꯛꯄ ꯈꯣꯠꯄꯒꯤ ꯃꯔꯝꯁꯤꯗ ꯑꯩꯈꯣꯏꯁꯤ ꯌꯥꯝꯅ ꯄ꯭ꯔꯣꯕ꯭ꯂꯦꯝꯅꯤ ꯁꯦꯟ ꯊꯣꯛꯄ ꯍꯥꯏꯕꯕꯨ ꯑꯩꯈꯣꯏ ꯑꯩꯈꯣꯏꯅ ꯌꯣꯛꯄ ꯌꯦꯟꯁꯤꯡꯁꯤ ꯂꯣꯀꯦꯜ ꯌꯦꯟ ꯕꯣꯏꯂꯔ ꯑꯗꯨ ꯑꯗꯥ ꯍꯥꯏꯕ ꯃꯌꯥꯝ ꯌꯣꯛꯄꯅꯤ ꯈꯣꯠꯄꯅꯤ ꯇꯧꯕꯅꯤ ꯑꯗꯨꯅ ꯃꯁꯤ ꯃꯌꯥꯝꯒꯤ ꯑꯩꯈꯣꯏꯅ ꯁꯦꯟꯗꯣꯡ ꯐꯪꯕ ꯑꯗꯨ ꯇꯧꯕ ꯁꯦꯟ ꯊꯣꯛꯄ ꯈꯣꯠꯄ ꯃꯌꯥꯝꯁꯤꯗꯤ ꯑꯩꯈꯣꯏ ꯀꯃꯥꯏꯅ ꯁꯦꯟ ꯊꯣꯛꯄ꯭ꯔꯥ ꯀꯃꯥꯏꯅ ꯈꯣꯠꯄ꯭ꯔꯥ ꯀꯃꯥꯏꯅ ꯇꯧꯕ꯭ꯔꯥ ꯍꯥꯏꯕ ꯍꯥꯏꯕꯁꯤꯗ ꯑꯩꯈꯣꯏꯁꯤ ꯑꯩꯈꯣꯏꯅ ꯇꯧꯔꯤꯕ ꯑꯩꯈꯣꯏ ꯆꯤꯡꯗ ꯇꯝꯄꯥꯛꯇ ꯊꯣꯛꯂꯤꯕ ꯃꯌꯥꯝꯁꯤ ꯑꯁꯨꯃꯥꯏꯅ ꯊꯣꯛꯄꯅꯤ ꯑꯁꯨꯃꯥꯏꯅ ꯇꯧꯕꯅꯤ ꯑꯁꯨꯃꯥꯏꯅ ꯑꯦꯟꯖꯁꯥꯡ ꯅꯥꯄꯤ ꯑꯗꯨ ꯑꯗꯥ ꯇꯧꯔꯒ ꯊꯣꯛꯂꯒ ꯑꯩꯈꯣꯏꯅ ꯕꯤꯖꯤꯅꯦꯖ ꯇꯧꯔꯒ ꯈꯣꯠꯂꯒ ꯑꯃꯃꯝ ꯇꯧꯔꯒ ꯊꯣꯛꯄꯒꯤ ꯃꯔꯝ ꯑꯃ ꯂꯩꯌꯦ ꯑꯗꯨꯒ ꯑꯩꯈꯣꯏꯅ ꯁꯦꯟ ꯊꯣꯛꯄ ꯍꯥꯏꯕ ꯑꯦꯟꯁꯥꯡ ꯅꯥꯄꯤꯁꯤ ꯑꯃꯗꯒꯤ ꯑꯃꯗꯒꯤ ꯄꯨꯁꯤꯜꯂꯒ ꯂꯂꯣꯟꯕ ꯈꯣꯠꯄ ꯇꯧꯕ ꯕꯤꯖꯤꯅꯦꯖ ꯃꯁꯤ ꯃꯌꯥꯝꯁꯤꯅꯤ ꯍꯥꯏꯅ ꯑꯩ ꯃꯌꯥꯝꯗꯁꯨ ꯑꯩꯈꯣꯏꯒꯤ ꯁꯦꯟ ꯊꯣꯛꯄꯒꯤ ꯃꯅꯤꯄꯨꯔꯗ ꯁꯦꯟꯊꯣꯛ ꯂꯝꯕꯤ ꯑꯣꯏꯅꯕꯒꯤ ꯀꯔꯝ ꯀꯔꯝꯕꯁꯤꯡ ꯂꯣꯏꯕꯒꯦ ꯂꯣꯏꯅꯕꯒꯦ ꯍꯥꯏꯕꯒꯤ ꯃꯔꯝꯗ ꯑꯩꯅ ꯇꯦꯜꯂꯞ ꯑꯩꯅ ꯃꯌꯥꯝꯗ ꯃꯁꯨꯃꯥꯏꯅ ꯊꯣꯛꯄꯤꯔꯦ ꯃꯁꯨꯃꯥꯏꯅ ꯐꯪꯉꯦ ꯃꯁꯨꯃꯥꯏꯅ ꯁꯦꯟ ꯊꯣꯛꯄꯅꯤ ꯍꯥꯏꯕ ꯇꯦꯜꯂꯞ ꯑꯣꯏꯅ ꯍꯥꯏꯔꯤꯕ ꯃꯌꯥꯝꯁꯤꯗ ꯃꯌꯥꯝꯅ ꯑꯆꯨꯝꯕꯅꯤ ꯍꯥꯏꯔꯕꯗꯤ ꯃꯌꯥꯝꯅ ꯂꯧꯔꯒ ꯑꯩꯈꯣꯏ ꯍꯣꯠꯅꯔꯒ ꯍꯣꯠꯅꯃꯤꯟꯅꯁꯤ ꯍꯥꯏꯕ ꯃꯌꯥꯝꯗ ꯑꯩ ꯈꯪꯍꯟꯖꯕꯅꯤ ꯊꯦꯡꯛ ꯌꯨ